ꯑꯉꯥꯡꯁꯤꯡ ꯑꯁꯤꯗ ꯃꯅꯤꯄꯨꯔꯤ ꯂꯣꯜ ꯑꯁꯤ ꯇꯝꯕꯤꯕꯁꯤ ꯌꯥꯝꯅ ꯃꯔꯨ ꯑꯣꯏ ꯃꯔꯝꯗꯤ ꯂꯣꯜ ꯑꯁꯤꯅ ꯑꯩꯈꯣꯏꯒꯤ ꯅꯥꯠꯀꯤ ꯑꯣꯏꯕ ꯑꯩꯒꯤ ꯆꯠꯅ ꯀꯥꯡꯂꯣꯟ ꯑꯗꯒꯤ ꯑꯩ ꯃꯩꯇꯩ ꯃꯆꯥ ꯑꯃ ꯑꯣꯏꯅ ꯑꯩꯅ ꯃꯅꯤꯄꯨꯔꯤ ꯂꯣꯜ ꯑꯁꯤꯕꯨ ꯉꯥꯡꯕ ꯃꯇꯝꯗ ꯑꯩ ꯌꯥꯝꯅ ꯆꯥꯎꯊꯣꯛꯆꯩ ꯃꯔꯝꯗꯤ ꯑꯩꯒꯤ ꯂꯣꯜ ꯑꯩꯒꯤ ꯆꯠꯅꯕꯤ ꯄꯨꯝꯅꯃꯛꯁꯤꯡ ꯑꯁꯦ ꯑꯉꯥꯡꯁꯤꯡꯗꯁꯨ ꯑꯩꯅ ꯈꯪꯍꯟꯕ ꯑꯁꯦ ꯌꯥꯝ ꯗꯔꯀꯥꯔ ꯑꯣꯏ ꯍꯥꯏꯅ ꯈꯟꯖꯩ ꯃꯔꯝꯗꯤ ꯑꯉꯥꯡꯁꯤꯡ ꯑꯁꯤꯅ ꯂꯣꯜ ꯑꯁꯦ ꯈꯪꯕ ꯇꯥꯔꯒꯗꯤ ꯃꯃꯥ ꯂꯩꯕꯥꯛ ꯅꯨꯡꯁꯤꯕ ꯑꯗꯒꯤ ꯃꯥꯒꯤ ꯀꯩꯔꯣꯜ ꯂꯩꯀꯥꯏꯒꯤ ꯃꯃꯥꯟꯅꯕ ꯃꯃꯥꯟꯅꯕꯤ ꯃꯌꯥꯝ ꯑꯁꯦ ꯅꯨꯡꯁꯤꯕ ꯑꯗꯨꯝ ꯄꯣꯛꯂꯛꯀꯗꯧꯔꯤꯕꯅꯦ ꯃꯥꯒꯤ ꯖꯥꯇꯤꯒꯤ ꯂꯣꯜꯕꯨ ꯈꯪꯗꯕ ꯇꯥꯔꯕꯗꯤ ꯃꯥꯒꯤ ꯖꯥꯇꯤ ꯃꯥꯅ ꯅꯨꯡꯁꯤꯔꯣꯏ ꯑꯗꯨꯅ ꯂꯣꯜ ꯑꯁꯦ ꯈꯪꯍꯟꯕꯁꯦ ꯌꯥꯝꯅ ꯗꯔꯀꯥꯔ ꯑꯣꯏ ꯍꯥꯏꯅ ꯈꯟꯖꯩ